ꯈꯤꯇꯪꯗꯤ ꯀꯨꯏꯔꯦ ꯑꯩꯅ ꯑꯩꯈꯣꯏꯒꯤ ꯂꯩꯀꯥꯏꯗ ꯑꯩꯈꯣꯏꯒꯤ ꯃꯤꯖꯤꯛ ꯅꯥꯏꯠ ꯑꯃ ꯇꯧꯈꯤꯕ ꯑꯗꯨꯗꯩꯗꯨꯗ ꯑꯩꯒꯤ ꯏꯃꯥꯅꯕ ꯌꯥꯝꯅ ꯀꯨꯏꯅꯁꯨ ꯊꯦꯡꯅꯔꯨꯗꯕ ꯏꯃꯥꯅꯕꯥ ꯑꯃ ꯊꯦꯡꯅꯈꯤ ꯏꯕꯥꯅꯤꯁꯦ ꯅꯨꯃꯤꯠꯇꯨꯗ ꯏꯁꯩꯁꯨ ꯅꯨꯡꯉꯥꯏꯅ ꯇꯥꯃꯤꯟꯅꯔꯦ ꯑꯗꯨꯒ ꯑꯩꯈꯣꯏꯒꯤ ꯑꯗ꯭ꯋꯥꯏꯗ ꯃꯅꯥꯛ ꯅꯛꯄꯗ ꯐꯝꯕ ꯗꯨꯀꯥꯟꯒꯨꯝꯕ ꯑꯃꯗꯁꯨ ꯆꯪꯉꯒ ꯑꯆꯥ ꯑꯊꯛ ꯈꯔ ꯆꯥꯃꯤꯟꯅꯔꯦ ꯑꯪ ꯅꯨꯃꯤꯠꯇꯨꯗ ꯑꯩꯅ ꯑꯩꯒꯤ ꯄꯨꯟꯁꯤꯗ ꯊꯣꯛꯈꯤꯕ ꯈ꯭ꯋꯥꯏꯗꯒꯤ ꯇꯥꯅꯤꯡꯕ ꯑꯩꯒꯤ ꯃꯔꯝꯗꯁꯨ ꯈꯔ ꯑꯣꯏꯕ ꯑꯗꯨꯒ ꯌꯥꯝꯅ ꯇꯥꯅꯤꯡꯕ ꯏꯁꯩ ꯑꯃꯁꯨ ꯑꯩꯈꯣꯏꯒꯤ ꯔꯟꯕꯤꯔ ꯊꯧꯅꯥꯒꯤ ꯁꯛꯈꯤꯕ ꯑꯗꯨꯁꯨ ꯁꯂꯛꯄꯗꯨꯗ ꯑꯩꯁꯦ ꯌꯥꯝꯅ ꯍꯔꯥꯎꯕ ꯍꯥꯏ ꯇꯥꯔꯦ ꯑꯗꯣ ꯌꯥꯝ ꯅꯨꯡꯉꯥꯏꯈꯤꯕ ꯑꯩꯉꯣꯟꯗ ꯑꯗꯨꯒꯤ ꯏꯁꯩꯗꯨꯒ ꯑꯩꯒꯤ ꯀꯩꯅꯣꯗꯨꯒ ꯌꯥꯝꯅ ꯆꯥ ꯑꯩꯅ ꯑꯩꯒꯤ ꯄꯨꯟꯁꯤꯗ ꯊꯣꯛꯈꯤꯕꯗꯨꯒ ꯌꯥꯝꯅꯒ ꯆꯥꯅꯕ ꯏꯁꯩ ꯑꯣꯏꯈꯤꯕꯅꯤꯅ ꯑꯩꯉꯣꯟꯗ ꯌꯥꯝꯅ ꯅꯨꯡꯉꯥꯏꯈꯤꯕ ꯐꯥꯎꯋꯤ ꯑꯗꯨꯒ ꯑꯩꯒꯤ ꯑꯗꯨꯒꯤ ꯃꯊꯛꯇ ꯑꯩꯒꯤ ꯏꯃꯥꯅꯕꯒ ꯊꯦꯡꯅꯕꯗꯨꯅꯁꯨ ꯑꯃꯨꯛ ꯍꯦꯟꯅ ꯀꯨꯏꯅ ꯊꯦꯡꯅꯗꯕꯗꯨ ꯑꯗꯨꯅ ꯑꯃꯨꯛ ꯊꯦꯡꯅꯕꯗꯨꯗ ꯍꯦꯟꯅ ꯑꯩꯉꯣꯟꯗꯁꯨ ꯌꯥꯝꯅ ꯅꯨꯡꯉꯥꯏꯕ ꯍꯥꯏꯕ ꯃꯤꯀꯨꯞꯇꯨ ꯑꯣꯏꯈꯤ